ꯑꯩꯈꯣꯏꯒꯤ ꯃꯅꯥꯛꯇ ꯗꯣꯛꯇꯔ ꯃꯉꯥ ꯂꯩ ꯍꯥꯏꯔꯤꯕ ꯗꯣꯛꯇꯔ ꯃꯉꯥꯁꯤꯡ ꯑꯁꯦ ꯑꯩꯈꯣꯏꯒꯤ ꯑꯩꯈꯣꯏꯒꯤ ꯃꯅꯤꯄꯨꯔꯒꯤ ꯑꯣꯏꯕ ꯃꯐꯝꯗ ꯍꯥꯏꯔꯒꯅ ꯑꯩꯈꯣꯏꯒꯤ ꯔꯤꯝꯁꯀꯨꯝꯕ ꯑꯩꯈꯣꯏꯒꯤ ꯔꯤꯝꯁꯀꯨꯝꯕ ꯁꯤꯖ ꯍꯣꯁꯄꯤꯇꯥꯜꯒꯨꯝꯕ ꯑꯗꯨꯒꯨꯝꯕꯗ ꯑꯗꯨꯝ ꯇꯝꯃꯦ ꯑꯗꯨꯒ ꯁꯤꯗꯒꯤ ꯍꯦꯟꯗꯣꯛꯄꯅ ꯑꯇꯣꯞꯄ ꯃꯄꯥꯟ ꯂꯝꯗꯁꯨ ꯇꯝꯃꯦ ꯑꯗꯨꯒ ꯑꯩꯈꯣꯏꯒꯤ ꯅꯔꯁ ꯀꯨꯝꯕ ꯗꯣꯛꯇꯔꯒꯨꯝꯕ ꯍꯥꯏꯔꯤꯕꯁꯤꯡ ꯑꯁꯤꯁꯨ ꯑꯇꯣꯞꯄ ꯑꯥ ꯃꯄꯥꯟ ꯂꯣꯝꯗ ꯆꯠꯂꯒ ꯑꯗꯨꯝ ꯑꯇꯣꯞꯄ ꯑꯥꯎꯠꯁꯥꯏꯠ ꯏꯟꯗꯤꯌꯥ ꯁꯤꯒꯤ ꯗ ꯇꯝꯃꯦ ꯅꯔꯁꯁꯤꯡ ꯑꯗꯨꯅ ꯑꯩꯈꯣꯏ ꯍꯧꯖꯤꯛ ꯍꯧꯖꯤꯛꯀꯤ ꯑꯣꯏꯅꯗꯤ ꯗꯣꯛꯇꯔ ꯑꯅꯤ ꯑꯁ ꯂꯩꯌꯦ ꯗꯣꯛꯇꯔ ꯑꯅꯤ ꯑꯁꯦ ꯔꯤꯝꯁ ꯑꯃꯁꯨꯡ ꯁꯤꯖꯗ ꯍꯧꯖꯤꯛ ꯗꯣꯛꯇꯔ ꯑꯣꯏꯅ ꯑꯗꯨꯝ ꯇꯧꯔꯤ ꯑꯗꯨꯝ ꯑꯗꯨꯒ ꯍꯧꯖꯤꯛ ꯅꯔꯁꯁꯤꯡ ꯑꯣꯏꯅ ꯇꯧꯕꯁꯨ ꯌꯥꯎꯔꯤ ꯑꯗꯨꯒ ꯗꯣꯛꯇꯔꯁꯤꯡ ꯑꯁꯤ ꯗꯣꯛꯇꯔꯒꯤ ꯑꯣꯏꯅꯗꯤ ꯑꯁꯤꯗ ꯇꯧꯔꯤ ꯔꯤꯝꯁ ꯑꯃꯁꯨꯡ ꯁꯤꯖ ꯍꯣꯁꯄꯤꯇꯥꯜꯗ ꯇꯧꯔꯤ ꯑꯗꯨꯒ ꯅꯔꯁꯁꯤꯡ ꯑꯃꯁꯨꯡ ꯗꯣꯛꯇꯔꯁꯤꯡ ꯑꯁꯤꯁꯨ ꯑꯇꯣꯞꯄ ꯑꯥꯎꯠꯁꯥꯏꯠ ꯏꯟꯗꯤꯌꯥꯗ ꯑꯗꯨꯝ ꯃꯣꯏ ꯇꯝꯃꯤ ꯑꯗꯨꯅ ꯍꯧꯖꯤꯛꯀꯤ ꯍꯥꯏꯔꯤꯕ ꯑꯩꯈꯣꯏꯒꯤ ꯑꯁꯤꯒꯨꯝꯕꯒꯤ ꯗꯣꯛꯇꯔꯒꯤ ꯇ꯭ꯔꯦꯅꯤꯡ ꯑꯁꯤ ꯑꯩꯈꯣꯏꯒꯤ ꯗꯣꯛꯇꯔꯒꯤ ꯇ꯭ꯔꯦꯅꯤꯡ ꯑꯁꯦ ꯑꯃꯁꯨꯡ ꯑꯁꯤꯒꯨꯝꯕꯒꯤ ꯃꯍꯩ ꯁꯪ ꯑꯁꯦ ꯃꯇꯤꯛ ꯆꯥꯅ ꯑꯗꯨꯝ ꯂꯩ ꯑꯗꯨꯒ ꯃꯇꯤꯛ ꯆꯥꯅ ꯑꯇꯣꯞꯄ ꯀꯟꯇ꯭ꯔꯤꯗꯁꯨ ꯑꯗꯨꯝ ꯇꯝꯃꯤ ꯍꯥꯏꯇꯥꯔꯦ